ꯑꯩꯈꯣꯏꯒꯤ ꯂꯥꯏꯅꯤꯡꯒꯤ ꯆꯠꯅꯕꯤꯁꯤꯡꯒ ꯃꯔꯤ ꯂꯩꯅꯕ ꯏꯁꯩꯁꯤꯡ ꯂꯩ ꯃꯁꯤꯗ ꯑꯩꯅ ꯈ꯭ꯋꯥꯏꯗꯒꯤ ꯄꯥꯝꯖꯕꯗꯤ ꯎꯃꯪ ꯂꯥꯏ ꯍꯔꯥꯎꯕꯗ ꯁꯛꯂꯤꯕ ꯏꯁꯩꯁꯤꯡ ꯑꯁꯤꯅꯤ ꯃꯁꯤꯗ ꯁꯛꯂꯤꯕ ꯏꯁꯩꯁꯤꯡ ꯑꯁꯤ ꯑꯩꯅ ꯄꯥꯝꯕꯒꯤ ꯃꯔꯝꯗꯤ ꯃꯁꯤꯗ ꯏꯁꯣꯔꯁꯤꯡꯕꯨ ꯁꯩꯊꯥꯗꯨꯅ ꯁꯛꯂꯤꯕ ꯏꯁꯩ ꯑꯁꯦ ꯑꯗꯨꯛꯀꯤ ꯃꯇꯤꯛ ꯅꯨꯡꯁꯤꯖꯕ ꯑꯃꯗꯤ ꯃꯁꯤꯗ ꯄꯨꯔꯤꯕ ꯇꯟꯊꯥ ꯑꯁꯦ ꯃꯌꯥꯝꯗꯒꯤ ꯈꯦꯅꯕ ꯑꯥꯈꯣꯏꯅ ꯑꯇꯩ ꯃꯇꯝꯗ ꯄꯪꯇꯥ ꯇꯥꯕ ꯏꯁꯩ ꯑꯗꯨꯒ ꯃꯥꯟꯅꯗꯕ ꯏꯁꯩ ꯑꯣꯏ ꯃꯁꯤꯗ ꯑꯩꯈꯣꯏꯒꯤ ꯊꯥꯏꯅꯗꯒꯤ ꯍꯧꯔꯛꯄ ꯆꯠꯅꯕꯤ ꯏꯁꯣꯔꯒ ꯅꯛꯁꯤꯟꯅꯔꯝꯕꯒꯤ ꯋꯥꯔꯤ ꯑꯩꯈꯣꯏꯅ ꯏꯁꯣꯔꯁꯤꯡꯕꯨ ꯅꯨꯡꯁꯤꯖꯕꯒꯤ ꯑꯃꯗꯤ ꯃꯁꯤꯕꯨ ꯑꯩꯈꯣꯏꯅ ꯏꯁꯣꯔꯗ ꯄꯥꯝꯖꯕ ꯑꯃꯗꯤ ꯏꯁꯣꯔꯗ ꯆꯠꯊꯣꯛꯄꯒꯤ ꯋꯥꯍꯩ ꯃꯌꯥꯝ ꯑꯃ ꯄꯨꯊꯣꯛꯇꯨꯅ ꯃꯁꯤꯗ ꯁꯩꯊꯥꯗꯨꯅ ꯁꯛꯂꯤ ꯃꯁꯤ ꯑꯩꯈꯣꯏꯅ ꯈ꯭ꯋꯥꯏꯗꯒꯤ ꯅꯨꯡꯉꯥꯏꯖꯕ ꯑꯃꯗꯤ ꯄꯦꯟꯖꯕ ꯏꯁꯩꯒꯤ ꯃꯌꯦꯛꯁꯤꯡ ꯑꯣꯏꯕꯅ ꯃꯔꯝ ꯑꯣꯏꯗꯨꯅ ꯃꯁꯤꯒꯤ ꯎꯃꯪ ꯂꯥꯏ ꯍꯔꯥꯎꯕꯗ ꯁꯩꯊꯥꯗꯨꯅ ꯁꯛꯜꯤꯕ ꯏꯁꯩ ꯑꯁꯦ ꯑꯩꯒꯤ ꯊꯃꯣꯏꯗ ꯈ꯭ꯋꯥꯏꯗꯒꯤ ꯅꯨꯡꯉꯥꯏꯖꯕ ꯑꯃꯗꯤ ꯄꯥꯝꯖꯕ ꯏꯁꯩ ꯑꯃ ꯑꯣꯏ